ꯑꯥ ꯑꯍꯥꯟꯕ ꯃꯛꯇꯗ ꯊꯥꯒꯠꯆꯔꯤ ꯑꯁꯨꯝꯅ ꯑꯩꯒꯤ ꯄꯨꯟꯁꯤꯗ ꯑꯋꯥꯕ ꯊꯦꯡꯅꯈꯤꯕ ꯁꯨꯃꯥꯏꯅ ꯍꯥꯏꯀꯤꯡ ꯑꯩꯅ ꯆꯤꯡ ꯀꯥꯈꯤꯕꯒꯤ ꯑꯋꯥꯕ ꯊꯦꯡꯅꯈꯤꯕ ꯃꯐꯝ ꯑꯁꯤ ꯁꯨꯃꯥꯏꯅ ꯃꯅꯤꯄꯨꯔ ꯁ꯭ꯇꯦꯠꯁꯤꯗ ꯑꯩꯍꯥꯛꯅ ꯊꯦꯡꯅꯈ꯭ꯔꯕꯅꯤ ꯑꯩꯍꯥꯛꯅ ꯀꯥꯔꯨꯔꯤꯕ ꯆꯤꯡ ꯑꯁꯤ ꯁꯤꯔꯣꯏ ꯁꯤꯔꯣꯏ ꯆꯤꯡꯗ ꯑꯩꯍꯥꯛꯅ ꯀꯥꯔꯨꯕ ꯃꯇꯝꯗ ꯑꯩꯍꯥꯛꯀꯤ ꯑꯋꯥꯕ ꯊꯦꯡꯅꯈꯤꯕ ꯂꯩ ꯃꯔꯝ ꯑꯗꯨꯅ ꯀꯥꯈꯤꯕ ꯆꯤꯡ ꯑꯗꯨ ꯋꯥꯡꯕꯒꯤ ꯃꯔꯝꯅ ꯑꯩꯍꯥꯛꯀꯤ ꯆꯠꯂꯨꯔꯤꯕ ꯃꯐꯝ ꯑꯗꯨ ꯀꯥꯔꯨꯔꯤꯕ ꯃꯐꯝ ꯑꯗꯨ ꯌꯧꯅꯅꯕꯒꯤ ꯇꯥꯔꯒꯦꯠ ꯇꯧꯔꯤꯉꯩꯗ ꯑꯩꯍꯥꯛꯅ ꯍꯥꯞꯆꯔꯛꯏꯕ ꯈꯣꯡꯎꯞ ꯑꯗꯨꯒ ꯈꯣꯡ ꯈꯨꯌꯥ ꯀꯞꯂꯥꯛꯀꯨꯝꯕ ꯁꯨꯃꯥꯏꯅ ꯑꯋꯥꯕ ꯊꯦꯡꯅꯈꯤꯕ ꯂꯩꯈꯤꯕꯅꯤ ꯃꯔꯝ ꯑꯗꯨꯅ ꯈꯣꯡꯎꯞꯁꯨ ꯃꯈꯥ ꯈꯨꯒꯥ ꯐꯛꯈꯤꯗꯅ ꯑꯩꯍꯥꯛ ꯈꯣꯡꯎꯞ ꯌꯥꯎꯗꯅ ꯀꯥꯈꯤꯕ ꯁꯨꯃꯥꯏꯅ ꯑꯋꯥꯕ ꯊꯦꯡꯅꯈꯤꯕ ꯂꯩꯕꯅꯤ ꯁꯨꯃꯥꯏꯅ ꯁꯤꯔꯣꯏ ꯁꯤꯔꯣꯏ ꯆꯤꯡꯗ ꯑꯩꯍꯥꯛꯅ ꯀꯥꯕꯗ ꯑꯋꯥꯥꯕ ꯊꯦꯡꯅꯈꯤꯕ ꯍꯥꯏꯕꯁꯤ ꯑꯁꯤ ꯑꯣꯏꯔꯦ ꯁꯨꯃꯥꯏꯅ ꯃꯅꯤꯄꯨꯔ ꯁ꯭ꯇꯦꯠꯁꯤꯗꯁꯨ ꯁꯨꯃꯥꯏꯅ ꯆꯤꯡ ꯀꯥꯈꯤꯕꯒꯤ ꯆꯤꯡꯒꯤ ꯃꯃꯤꯡꯁꯤꯡ ꯂꯩ ꯃꯔꯝꯗꯤ ꯕꯥꯔꯨꯅꯤ ꯆꯤꯡ ꯕꯥꯔꯨꯅꯤ ꯆꯤꯡ ꯍꯥꯏꯕ ꯑꯃꯁꯨ ꯂꯩ ꯕꯥꯔꯨꯅꯤ ꯆꯤꯡꯁꯤꯗ ꯀꯥꯕ ꯃꯇꯝꯗꯁꯨ ꯑꯩꯍꯥꯛꯁꯤ ꯑꯋꯥꯕ ꯊꯦꯡꯅꯈꯤꯕꯅꯤ ꯁꯨꯃꯥꯏꯅ ꯖꯥꯠ ꯖꯥꯠ ꯊꯦꯡꯅꯔꯛꯑꯒ ꯑꯩꯍꯥꯛꯀꯤ ꯄꯨꯟꯁꯤꯗ ꯆꯤꯡ ꯀꯥꯕꯒꯤ ꯂꯝꯕꯤ ꯂꯩ ꯂꯝꯕꯤ ꯑꯣꯏꯈꯤ ꯑꯁꯨꯃꯥꯏꯅ ꯆꯤꯡ ꯍꯥꯏꯕ ꯃꯐꯝꯁꯤ ꯃꯅꯤꯄꯨꯔꯁꯤꯗ ꯆꯤꯡꯒꯤ ꯂꯝꯕꯤ ꯁꯥꯡꯅ ꯀꯥꯕꯗ ꯂꯝꯕꯤ ꯍꯥꯏꯕꯕꯨ ꯕꯥꯔꯨꯅꯤ ꯆꯤꯡ ꯑꯃꯁꯨꯡ ꯁꯤꯔꯣꯏ ꯆꯤꯡ ꯁꯤꯅ ꯈ꯭ꯋꯥꯏꯗꯒꯤ ꯃꯣꯁ ꯍꯥꯏꯀꯤꯡꯗ ꯃꯁꯤꯁꯤꯅ ꯈ꯭ꯋꯥꯏꯗꯒꯤ ꯑꯋꯥꯡꯕꯁꯨ ꯑꯣꯏꯔꯝꯒꯅꯤ ꯍꯥꯏꯕꯁꯤ ꯑꯩꯍꯥꯛꯀꯤ ꯊꯥꯖꯕꯅꯤ ꯑꯗꯨꯒ ꯍꯣꯏ ꯑꯇꯣꯞ ꯑꯇꯣꯞꯄ ꯆꯤꯡ ꯃꯆꯥ ꯃꯆꯥ ꯑꯗꯨ ꯀꯥꯕꯗꯨꯅ ꯇꯣꯉꯥꯜꯂꯤ ꯁꯨꯃꯥꯏꯅ ꯂꯝꯁꯥꯡ ꯆꯠꯄꯗꯒꯤ ꯑꯋꯥꯕ ꯍꯥꯏꯕꯗꯨ ꯊꯦꯡꯅꯈꯤꯕ ꯍꯥꯏꯕꯁꯤꯗꯤ ꯕꯥꯔꯨꯅꯤ ꯆꯤꯡꯒ ꯑꯣꯔ ꯁꯤꯔꯣꯏ ꯆꯤꯡꯁꯦ ꯑꯋꯥꯕ ꯑꯣꯏꯅ ꯑꯩꯍꯥꯛꯅ ꯊꯦꯡꯅꯈꯤꯕꯅꯤ ꯁꯨꯃꯥꯏꯅ ꯆꯤꯡꯁꯦ ꯃꯆꯥ ꯃꯆꯥ ꯃꯆꯥ ꯃꯃꯤꯡ ꯇꯣꯉꯥꯟ ꯇꯣꯉꯥꯟꯅ ꯊꯣꯟꯗꯨꯅ ꯂꯩ ꯑꯗꯨꯅ ꯏꯟꯗꯤꯌꯥꯒꯤ ꯃꯅꯨꯡꯗꯗꯤ ꯆꯤꯡ ꯆꯤꯡꯖꯥꯎ ꯍꯥꯏ ꯇꯥꯔꯦ ꯑꯋꯥꯡꯕ ꯆꯤꯡꯖꯥꯎꯁꯤ ꯍꯥꯏꯒꯦ ꯍꯥꯏꯔꯒꯗꯤ ꯏꯟꯗꯤꯌꯥꯒꯤ ꯃꯅꯨꯡꯗꯗꯤ ꯍꯦꯃꯥꯂꯌꯥ ꯆꯤꯡꯖꯥꯎ ꯑꯣꯔ ꯀꯥꯟꯆꯦꯟꯖꯨꯡꯒꯥ ꯍꯥꯏꯕꯒꯨꯝꯕ ꯃꯌꯥꯝ ꯂꯩꯔꯝꯒꯅꯤ ꯀꯔꯤ ꯀꯔꯤ ꯆꯤꯡꯖꯥꯎ ꯃꯌꯥꯝ ꯂꯩꯔꯤ ꯇꯋꯥꯡ ꯍꯥꯏꯕꯒꯨꯝꯕ ꯁꯤꯒꯨꯝꯕꯗ ꯃꯐꯝꯗ ꯖꯥꯠ ꯖꯥꯠ ꯖꯥꯠ ꯆꯤꯡ ꯑꯋꯥꯡ ꯑꯋꯥꯡꯕ ꯂꯩ ꯑꯗꯨꯕꯨ ꯃꯣꯁ ꯑꯩꯅ ꯑꯩꯍꯥꯛꯅ ꯊꯦꯡꯅꯈꯤꯕ ꯆꯠꯂꯨꯗ꯭ꯔꯒꯁꯨ ꯑꯩꯅ ꯈꯟꯖꯕꯗ ꯈ꯭ꯋꯥꯏꯗꯒꯤ ꯋꯥꯡꯕꯁꯦ ꯍꯦꯃꯥꯂꯌꯥ ꯆꯤꯡꯅꯤ ꯍꯥꯏꯕꯁꯦ ꯑꯩ ꯂꯧꯖꯩ ꯁꯨꯃꯥꯏꯅ ꯍꯥꯏꯔꯒ ꯁ꯭ꯋꯥꯏꯗ ꯂꯣꯏꯁꯤꯟꯖꯒꯦ